ꯑꯩꯉꯣꯟꯗ ꯊꯦꯡꯅꯈꯤꯕ ꯆꯥꯛ ꯊꯣꯡꯕꯗ ꯁꯣꯛꯈꯤꯕ ꯍꯥꯏꯕꯒꯤ ꯃꯇꯥꯡꯗ ꯑꯩꯅ ꯍꯥꯏꯖꯅꯤꯡꯕꯗꯤ ꯑꯩꯅ ꯑꯉꯥꯡ ꯑꯣꯏꯔꯤꯉꯩꯗ ꯑꯩꯈꯣꯏꯒꯤ ꯑꯍꯟꯁꯤꯡ ꯑꯍꯟ ꯏꯃꯥꯅ ꯆꯥꯛ ꯊꯣꯡꯂꯤꯉꯩꯗ ꯑꯩꯅ ꯃꯇꯝꯗꯨꯗ ꯏꯪꯕ ꯃꯇꯝꯅꯤꯅ ꯑꯩꯈꯣꯏ ꯐꯨꯡꯒꯥꯗ ꯑꯩꯈꯣꯏ ꯐꯝꯂꯒ ꯃꯩ ꯇꯤꯛꯄ ꯃꯩ ꯇꯤꯛꯄꯒꯤ ꯐꯝꯂꯤꯉꯩꯗ ꯏꯟꯁꯥꯡ ꯍꯩꯗꯣꯔꯛꯇꯨꯅ ꯑꯩꯒꯤ ꯈꯣꯡꯗ ꯏꯟꯁꯥꯡꯒꯤ ꯑꯁꯥꯕ ꯃꯍꯤ ꯑꯗꯨꯅ ꯄꯣꯛꯈꯤ ꯄꯣꯛꯂꯕ ꯃꯇꯨꯡꯗ ꯃꯅꯥꯛ ꯅꯛꯄ ꯗꯣꯛꯇꯔꯗ ꯍꯥꯏꯗꯤ ꯄ꯭ꯔꯥꯏꯃꯥꯔꯤ ꯍꯦꯜꯊ ꯁꯦꯟꯇꯔꯗ ꯄꯨꯔꯒ ꯃꯗꯨꯗ ꯂꯩꯕ ꯗꯣꯛꯇꯔꯗꯨꯅ ꯄꯤꯔꯛꯄ ꯍꯤꯗꯥꯛ ꯑꯗꯨꯒ ꯃꯣꯂꯣꯝꯅꯆꯤꯡꯕ ꯀꯌꯥ ꯁꯤꯖꯤꯟꯅꯔꯕ ꯃꯇꯨꯡꯗ ꯇꯞꯅ ꯇꯞꯅ ꯁꯤꯖꯤꯟꯅꯔꯒ ꯃꯇꯝ ꯈꯔ ꯆꯪꯖꯔꯒꯁꯨ ꯃꯐꯝ ꯑꯩꯒꯤ ꯁꯣꯛꯈ꯭ꯔꯤꯕ ꯊꯧꯗꯧ ꯑꯗꯨꯗ ꯑꯩꯒꯤ ꯁꯣꯛꯈ꯭ꯔꯤꯕ ꯈꯣꯡꯒꯤ ꯈꯣꯡꯗꯣ ꯇꯞꯅ ꯇꯞꯅ ꯐꯗꯨꯅ ꯉꯁꯤ ꯐꯒꯠꯂꯛꯈꯤ ꯁꯨꯃꯥꯏꯅ